ꯄꯥꯝꯕꯤ ꯄꯥꯝꯕꯤ ꯆꯥꯔꯥꯁꯤꯡꯁꯦ ꯀꯃꯥꯏꯅ ꯑꯩꯈꯣꯏ ꯁꯥꯏꯗ ꯂꯩꯀꯣꯜꯗ ꯁꯦꯝꯕꯒꯦ ꯍꯥꯏꯕꯁꯦ ꯃꯣꯏꯒꯤ ꯅꯖꯔꯤ ꯕꯦꯗꯁꯦ ꯐꯖꯅ ꯇꯧꯔꯒ ꯐꯖꯅ ꯁꯦꯝꯃꯦ ꯍꯥꯏꯗꯤ ꯃꯣꯏ ꯀꯩꯅꯣ ꯋꯤꯗꯁꯤꯡꯒꯤ ꯀꯂꯦꯛ ꯇꯧꯔꯒ ꯃꯩ ꯊꯥꯒꯗꯕꯀꯣ ꯃꯗꯨꯒꯤ ꯃꯐꯝꯗꯨꯗ ꯃꯩ ꯊꯥꯔꯒ ꯑꯗꯨ ꯑꯣꯏꯔꯗꯤ ꯍꯥꯔꯒꯨꯝꯕ ꯈꯔ ꯂꯥꯛꯀꯅꯤ ꯍꯥꯏꯕ ꯇꯥꯏ ꯑꯩꯈꯣꯏꯗ ꯑꯗꯨ ꯍꯥꯔ ꯈꯤꯇꯪ ꯍꯥꯞꯄꯒ ꯅꯠꯇ꯭ꯔꯒ ꯁꯥꯒꯤ ꯊꯤꯒꯨꯝꯕ ꯑꯗꯨꯒꯨꯝꯕ ꯃꯦꯅꯨꯌꯣꯔꯁꯦ ꯈꯔ ꯍꯥꯞꯄꯤ ꯑꯗꯨ ꯍꯥꯞꯄꯒ ꯐꯖꯅ ꯁꯦꯝꯃꯒ ꯄꯥꯝꯕꯤꯁꯤꯡꯁꯦ ꯄ꯭ꯂꯥꯟ ꯇꯧꯋꯦꯀꯣ ꯑꯗꯨ ꯇꯧꯔꯒ ꯑꯃꯨꯛꯀ ꯑꯩꯈꯣꯏꯅ ꯁꯥꯏꯗꯇꯨꯗ ꯄ꯭ꯔꯣꯇꯦꯛꯁꯟꯒꯤ ꯉꯥꯅꯨꯒ ꯌꯦꯟꯒꯨꯝꯕꯗꯨꯗ ꯆꯥꯛ ꯃꯣꯏꯒꯤ ꯄ꯭ꯔꯣꯇꯦꯛꯁꯟꯁꯦ ꯈꯔ ꯐꯦꯟꯁꯤꯡꯒꯨꯝꯕ ꯇꯧꯏꯀꯣ ꯑꯗꯨ ꯇꯧꯔꯒ ꯂꯩꯀꯣꯜꯗ ꯀꯩꯅꯣ ꯁꯦꯝꯕ ꯑꯗꯨꯒꯨꯝꯕ ꯇꯧꯋꯤ